ꯏꯃꯨꯡꯒꯤ ꯃꯤꯁꯤꯡꯅ ꯂꯧꯎ ꯁꯤꯡꯎꯕꯒꯤ ꯊꯕꯛꯁꯦ ꯍꯥꯟꯅꯗꯒꯤꯅ ꯏꯄꯥ ꯏꯄꯨꯒꯤ ꯃꯇꯝꯗꯒꯤꯅ ꯑꯗꯨꯝ ꯇꯧꯔꯛꯑ ꯂꯥꯛꯑꯒꯁꯨ ꯂꯩꯔꯤꯕ ꯏꯟꯈꯠꯂꯤꯕ ꯑꯉꯥꯡꯁꯤꯡꯁꯤꯅ ꯀꯥ ꯍꯦꯟꯅ ꯃꯣꯏ ꯂꯧꯎꯕꯒꯤ ꯊꯕꯛꯁꯦ ꯍꯤꯔꯝꯁꯤꯗ ꯃꯣꯏ ꯆꯠꯆꯅꯤꯡꯗꯕꯒꯤ ꯃꯔꯝꯁꯦ ꯍꯥꯏꯔꯨꯔꯒꯗꯤ ꯑꯌꯥꯝꯕ ꯃꯇꯝꯗ ꯂꯧ ꯎꯕꯁꯦ ꯍꯧꯖꯤꯛꯀꯤ ꯂꯩꯔꯤꯕ ꯑꯩꯈꯣꯏ ꯄ꯭ꯔꯤꯊꯤ ꯄ꯭ꯔꯤꯊꯤꯕꯤꯁꯦ ꯌꯥꯝꯅ ꯁꯦꯟꯗꯣꯡꯈꯛ ꯇꯥꯟꯕꯗ ꯃꯥꯏ ꯑꯣꯟꯕ ꯃꯇꯝꯅꯤ ꯑꯗꯨꯅ ꯁꯦꯟꯗꯣꯡꯒꯤ ꯁꯦꯟꯗꯣꯡꯒꯤ ꯈꯨꯗꯣꯡꯆꯥꯗꯕ ꯃꯌꯥꯝꯁꯦ ꯌꯦꯡꯂꯨꯔꯒꯗꯤ ꯂꯧ ꯎꯕꯁꯦ ꯃꯣꯏ ꯀꯥ ꯍꯦꯟꯅ ꯄꯥꯝꯖꯗꯕ ꯑꯣꯏꯔꯝꯒꯅꯤꯅ ꯑꯩꯅꯗꯤ ꯈꯟꯖꯩ ꯃꯁꯤ ꯌꯥꯝꯅ ꯅꯨꯡꯉꯥꯏꯇꯕꯅꯤ ꯑꯩꯅ ꯈꯟꯖꯕꯗꯗꯤ ꯂꯧ ꯂꯧꯎ ꯁꯤꯡꯎꯕꯁꯤꯁꯨ ꯌꯥꯝꯅ ꯃꯔꯨ ꯑꯣꯏꯕ ꯊꯕꯛꯅꯤ ꯑꯗꯨꯅ ꯃꯁꯤ ꯌꯣꯛꯈꯠꯂꯒ ꯍꯟꯊꯅ ꯎꯕꯒꯤ ꯊꯕꯛꯁꯤꯁꯨ ꯂꯦꯞꯄꯁꯤ ꯂꯧꯎ ꯁꯤꯡꯎꯕꯅ ꯍꯦꯟꯅ ꯄꯩꯁꯥ ꯀꯌꯥ ꯑꯃꯁꯨ ꯇꯥꯟꯕ ꯌꯥꯏ ꯍꯥꯏꯕꯁꯦ ꯄꯕ꯭ꯂꯤꯛꯇ ꯐꯖꯅ ꯂꯧꯎ ꯁꯤꯡꯎꯕꯩ ꯊꯕꯛꯁꯤ ꯈꯨꯗꯣꯡꯆꯥꯕꯁꯨ ꯂꯧꯈꯠꯅꯕ ꯍꯥꯏꯖꯅꯤꯡꯏ